ꯑꯩꯒꯤ ꯅꯛꯅꯕꯗ ꯂꯩꯕ ꯄꯥꯠ ꯅꯠꯇ꯭ꯔꯒ ꯇꯨꯔꯦꯜ ꯍꯥꯏꯕ ꯇꯥꯔꯒꯗꯤ ꯇꯨꯔꯦꯜ ꯑꯁꯤ ꯑꯩꯒꯤ ꯅꯛꯅꯕꯗ ꯂꯩ ꯊꯧꯕꯥꯜ ꯇꯨꯔꯦꯜ ꯑꯁꯤ ꯑꯩꯒꯤ ꯅꯛꯅꯕꯗ ꯂꯩꯕ ꯇꯨꯔꯦꯜ ꯃꯈꯜ ꯑꯃꯅꯤ ꯃꯁꯤꯗ ꯍꯥꯏꯕꯗꯤ ꯐꯤꯁꯤꯡ ꯇꯧꯕ ꯌꯥꯏ ꯑꯣꯔ ꯅꯠꯇ꯭ꯔꯒ ꯑꯇꯣꯞꯄ ꯍꯥꯏꯗꯤ ꯇꯨꯔꯤꯁ ꯑꯃꯥ ꯂꯥꯛꯑꯒ ꯐꯤꯁꯤꯡ ꯇꯧꯕꯗꯨꯗꯤ ꯇꯁꯦꯡꯅ ꯁꯦꯝꯒꯠꯄꯗ ꯌꯥꯝꯅ ꯆꯪꯕ ꯍꯥꯏꯗꯤ ꯑꯇꯣꯞꯄ ꯏꯟꯐ꯭ꯔꯥ ꯏꯁꯇ꯭ꯔꯛꯆꯔ ꯌꯥꯝꯅ ꯆꯪꯉꯤ ꯕꯠ ꯑꯗꯨꯕꯨ ꯍꯥꯏꯗꯤ ꯑꯩꯈꯣꯏꯒꯤ ꯑꯣꯏꯕ ꯂꯥꯏꯐꯁ ꯂꯥꯏꯐꯂꯤꯍꯨꯗ ꯀꯤ ꯑꯣꯏꯕ ꯂꯥꯏꯐ ꯏꯁꯇꯣꯛꯀꯤ ꯑꯣꯏꯕ ꯄꯣꯠꯁꯤꯡ ꯑꯁꯤꯗꯤ ꯑꯩꯈꯣꯏꯅ ꯁꯤꯖꯤꯟꯅꯕ ꯃꯇꯝꯗ ꯇꯨꯔꯦꯜꯁꯤꯗꯒꯤ ꯅꯝꯅ ꯁꯤꯖꯤꯟꯅꯩ ꯍꯥꯏꯕꯗꯤ ꯍꯥꯏꯗꯤ ꯑꯩꯈꯣꯏꯒꯤ ꯏꯪꯈꯣꯜꯒꯤ ꯏꯁꯤꯡ ꯆꯥꯏꯕꯕꯨ ꯑꯣꯏꯔꯣ ꯅꯠꯇ꯭ꯔꯒ ꯍꯥꯏꯗꯤ ꯑꯩꯈꯣꯏꯅ ꯐꯤ ꯁꯨꯅꯤꯡꯕ ꯈꯣꯠꯅꯤꯡꯕ ꯇꯧꯕ ꯀꯥꯟꯗ ꯑꯩꯈꯣꯏꯒꯤ ꯇꯨꯔꯦꯜꯒꯤ ꯏꯁꯤꯡ ꯑꯁꯤ ꯁꯤꯖꯤꯟꯅꯩ ꯃꯁꯤ ꯃꯉꯥꯏꯔꯦ